ꯂꯤꯒꯦꯜ ꯁꯤꯁꯇꯦꯝ ꯑꯁꯤ ꯃꯤꯆꯪ ꯃꯤꯈꯥꯏ ꯅꯥꯏ ꯍꯥꯏꯕ ꯑꯁꯤ ꯊꯣꯛꯇꯕ ꯅꯠꯇꯦ ꯊꯣꯛꯏ ꯃꯤꯆꯪ ꯃꯤꯈꯥꯏ ꯌꯥꯝꯅ ꯅꯥꯏꯕ ꯑꯗꯨꯒꯨꯝꯕ ꯃꯇꯥꯡ ꯌꯥꯎꯔꯛꯑꯦ ꯍꯥꯏ ꯇꯥꯔꯦ ꯂꯤꯒꯦꯜ ꯁꯤꯁꯇꯦꯝꯁꯤꯗ ꯀꯣ ꯀꯔꯝꯕ ꯃꯇꯝꯗ ꯀꯃꯥꯏꯅ ꯃꯤꯆꯪ ꯃꯤꯈꯥꯏ ꯅꯥꯏꯕꯁꯤ ꯌꯥꯎꯒꯦ ꯍꯥꯏꯔꯕ ꯀꯥꯟꯗ ꯑꯦꯅꯤ ꯑꯩꯈꯣꯏꯒꯤ ꯃꯤꯅꯤꯁꯇꯔꯒꯤ ꯃꯆꯥꯕꯨ ꯑꯣꯏꯔꯣ ꯑꯦꯅꯤ ꯁꯦꯂꯦꯕ꯭ꯔꯤꯇꯤ ꯍꯥꯏ ꯇꯥꯔꯦꯅꯦ ꯃꯥꯒꯤ ꯕꯦꯛꯒ꯭ꯔꯥꯎꯟ ꯌꯥꯝꯅ ꯂꯤꯡꯕ ꯕꯦꯛꯒ꯭ꯔꯥꯎꯟ ꯌꯥꯝ ꯂꯩꯕ ꯑꯗꯨꯒꯨꯝꯕ ꯃꯤꯁꯤꯅ ꯀꯔꯤꯒꯨꯝꯕ ꯐꯠꯇꯕ ꯊꯕꯛ ꯀꯦꯁ ꯑꯃ ꯐꯠꯇꯕ ꯊꯕꯛ ꯑꯃ ꯇꯧꯔꯝꯃꯦ ꯈꯜꯂꯁꯨ ꯃꯗꯣ ꯑꯦꯐ ꯑꯥꯏ ꯑꯥꯔ ꯆꯜꯂꯒꯁꯨ ꯄꯨꯂꯤꯁꯅ ꯑꯦꯛꯁꯟ ꯂꯧꯈꯠ ꯇꯥꯔꯒꯁꯨ ꯍꯥꯏ ꯇꯥꯔꯦ ꯃꯗꯨꯒꯤ ꯄꯣꯠꯇꯣ ꯑꯔꯦꯝꯕ ꯇꯥꯏꯑꯕ ꯀꯣꯔꯠꯇ ꯐꯥꯎꯕ ꯃꯣꯏꯅ ꯉꯝꯕꯒꯤ ꯀꯩꯅꯣꯁꯤ ꯆꯥꯟꯁ ꯐꯥꯎꯗ ꯌꯥꯝ ꯂꯩ ꯍꯥꯏ ꯇꯥꯔꯦ ꯃꯔꯝꯗꯤ ꯀꯩꯒꯤꯅꯣꯗ ꯃꯥꯒꯤ ꯕꯦꯛꯒ꯭ꯔꯥꯎꯟꯗꯣ ꯑꯗꯨꯛꯀꯤ ꯃꯇꯤꯛ ꯂꯤꯡꯉꯕꯅꯤꯅ ꯕꯦꯛꯒ꯭ꯔꯥꯎꯟꯒꯤ ꯀꯩꯅꯣꯁꯤꯡꯗꯨꯅ ꯃꯉꯣꯟꯗ ꯀꯩꯝ ꯍꯥꯏꯕ ꯉꯝꯗꯕ ꯈꯨꯠ ꯊꯥꯕ ꯉꯝꯗꯕ ꯃꯔꯝꯗꯤ ꯃꯥꯒꯤ ꯕꯦꯛꯒ꯭ꯔꯥꯎꯟꯗꯣ ꯂꯤꯡꯕꯅꯤꯅ ꯃꯉꯣꯟꯗ ꯁꯤ ꯇꯧꯔꯨꯕꯗ ꯑꯩꯉꯣꯟꯗ ꯃꯁꯤ ꯂꯥꯛꯀꯗ꯭ꯔꯥ ꯃꯁꯤ ꯇꯧꯔꯨꯕꯗ ꯁꯤ ꯂꯥꯛꯀꯗ꯭ꯔꯥ ꯍꯥꯏꯕꯒꯤ ꯋꯥꯈꯜꯁꯤ ꯈꯜꯂꯒ ꯂꯤꯒꯦꯜ ꯁꯤꯁꯇꯦꯝꯁꯤꯡꯁꯤꯗ ꯃꯈꯣꯏꯅ ꯑꯆꯧꯕ ꯑꯁꯣꯏꯕ ꯑꯃ ꯇꯧꯍꯜꯂꯦ ꯍꯥꯏ ꯇꯥꯔꯦ ꯀꯩꯒꯤꯅꯣꯗꯤ ꯃꯥꯅ ꯕꯦꯛꯒ꯭ꯔꯥꯎꯟꯗꯣ ꯂꯤꯡꯉꯕꯅꯤꯅ ꯕꯦꯛꯒ꯭ꯔꯥꯎꯟ ꯂꯤꯡꯉꯕꯅꯤꯅ ꯃꯥꯒꯤ ꯂꯤꯒꯦꯜꯒꯤ ꯑꯣꯏꯕ ꯁꯤꯁꯇꯦꯝ ꯂꯧꯈꯠꯀꯗꯕꯗꯣ ꯂꯧꯈꯠꯄ ꯉꯝꯗ꯭ꯔꯦꯕ ꯃꯔꯝꯗꯤ ꯀꯩꯒꯤꯅꯣ ꯆꯠꯀꯗꯕ ꯄꯣꯠꯇꯣ ꯐꯖꯅ ꯆꯠꯇ꯭ꯔꯦꯕ ꯑꯣꯐꯤꯁꯥꯔ ꯑꯃꯅ ꯇꯧꯒꯗꯕ ꯊꯕꯛ ꯑꯣꯐꯤꯁꯥꯔ ꯑꯃꯅ ꯇꯧꯒꯗꯕ ꯊꯕꯛꯇꯣ ꯐꯖꯅ ꯇꯧꯗ꯭ꯔꯦ ꯄꯨꯂꯤꯁ ꯑꯃꯅ ꯑꯦꯛꯁꯟ ꯂꯧꯈꯠꯀꯗꯕ ꯃꯑꯣꯡ ꯃꯇꯧ ꯀꯩꯝ ꯇꯧꯗ꯭ꯔꯦ ꯃꯔꯝꯗꯤ ꯃꯥꯒꯤ ꯕꯦꯛꯒ꯭ꯔꯥꯎꯟ ꯂꯤꯡꯉꯦ ꯃꯥꯁꯤ ꯃꯈꯨꯠ ꯊꯥꯕ ꯌꯥꯗꯦ ꯃꯉꯣꯟꯗ ꯑꯦꯛꯁꯟ ꯂꯧꯈꯠꯄ ꯌꯥꯗꯦ ꯍꯥꯏꯕꯒꯤ ꯄꯣꯠ ꯑꯃꯗ ꯍꯥꯏ ꯇꯥꯔꯦꯅꯦ ꯑꯗꯨꯅ ꯂꯤꯒꯦꯜ ꯁꯤꯁꯇꯦꯝ ꯐꯖꯅ ꯅꯤꯌꯣꯝ ꯀꯥꯏꯗꯃꯈꯩ ꯒꯣꯕꯔꯃꯦꯟꯒꯤ ꯂꯩꯖꯔꯤꯕ ꯑꯩꯈꯣꯏꯒꯤ ꯀꯣꯟꯁꯇꯤꯇ꯭ꯌꯨꯁꯟꯒꯤ ꯂꯩꯖꯔꯤꯕ ꯁꯤꯁꯇꯦꯝꯁꯤꯡ ꯑꯁꯤ ꯃꯣꯏꯅ ꯊꯨꯒꯥꯏꯍꯜꯂꯦꯕ ꯑꯗꯨꯅ ꯂꯤꯒꯦꯜ ꯑꯦꯛꯁꯟꯗ ꯃꯤꯆꯪ ꯃꯤꯈꯥꯏ ꯅꯥꯏ ꯍꯥꯏꯕꯁꯤ ꯌꯥꯅꯤꯡꯉꯤ ꯆꯌꯦꯠꯅꯕ ꯋꯥꯔꯣꯏꯁꯤꯟ ꯄꯨꯔꯛꯄ ꯑꯇꯣꯞꯄ ꯃꯑꯣꯡꯁꯤꯡ ꯌꯥꯝꯅ ꯂꯩ ꯍꯥꯏ ꯇꯥꯔꯦ ꯂꯥꯏꯔꯕ ꯃꯥꯒꯤ ꯀꯩꯅꯣ ꯂꯩꯖꯗꯕ ꯃꯥꯒꯤ ꯕꯦꯛꯒ꯭ꯔꯥꯎꯟ ꯂꯩꯖꯗꯕ ꯂꯥꯏꯔꯕ ꯏꯆꯝ ꯆꯝꯅ ꯂꯩꯖꯕ ꯃꯤ ꯃꯤ ꯑꯃꯒ ꯍꯧꯖꯤꯛꯀꯤ ꯕꯦꯛꯒ꯭ꯔꯥꯎꯟ ꯌꯥꯝ ꯂꯤꯡꯕ ꯃꯤ ꯑꯃꯁꯤꯒ ꯑꯦꯛꯁꯟꯁꯦ ꯀꯦꯁ ꯊꯦꯡꯅꯕ ꯃꯇꯝꯗ ꯍꯧꯖꯤꯛꯀꯤ ꯐꯅ ꯂꯥꯏꯔꯕ ꯃꯤꯁꯤꯅ ꯆꯨꯝ ꯇꯥꯔꯒꯁꯨ ꯏꯅꯥꯛ ꯈꯨꯟꯕ ꯃꯤꯁꯤꯅ ꯑꯗꯨꯝ ꯉꯝꯒꯅꯦꯕ ꯀꯦꯁꯁꯦ ꯃꯔꯝꯗꯤ ꯃꯥꯒꯤ ꯕꯦꯛꯒ꯭ꯔꯥꯎꯟ ꯌꯥꯝ ꯂꯤꯡꯕꯅꯤꯅ ꯇꯧꯒꯗꯧꯔꯤꯕ ꯊꯕꯛ ꯂꯧꯈꯠꯀꯗꯧꯔꯤꯕ ꯑꯦꯛꯁꯟ ꯂꯧꯈꯠꯀꯗꯕ ꯒꯣꯕꯔꯃꯦꯟꯒꯤ ꯖꯣꯞ ꯇꯧꯔꯤꯕ ꯄꯨꯂꯤꯁ ꯑꯗꯒꯤ ꯀꯣꯔꯠꯀꯤ ꯑꯦꯅꯤ ꯑꯦꯅꯤ ꯂꯩꯔꯤꯕ ꯏꯝꯄ꯭ꯂꯣꯌꯤꯁꯤꯡꯁꯤꯅ ꯍꯧꯖꯤꯛꯀꯤ ꯕꯦꯛꯒ꯭ꯔꯥꯎꯟ ꯂꯤꯡꯕ ꯄꯩꯁꯥ ꯄꯥꯏꯕ ꯃꯤꯆꯪꯗ ꯂꯣꯏꯅ ꯆꯪꯉꯦꯕ ꯑꯗꯨꯅ ꯋꯥꯔꯣꯏꯁꯤꯟ ꯄꯨꯔꯛꯄꯗ ꯆꯌꯦꯠ ꯈꯣꯏꯌꯦꯠꯅꯕ ꯇꯧꯔꯒ ꯑꯗꯨꯝ ꯂꯣꯏꯁꯤꯟꯈꯤꯕ ꯍꯥꯏ ꯇꯥꯔꯦ ꯃꯤꯆꯪ ꯃꯤꯈꯥꯏ ꯅꯥꯏꯔꯒ ꯂꯣꯏꯁꯤꯟꯈꯤꯕꯁꯦ ꯌꯥꯎꯗꯕ ꯅꯠꯇꯦ ꯑꯗꯨꯝ ꯊꯣꯛꯏ ꯁꯤ ꯁꯤ ꯍꯥꯏꯖꯅꯤꯡꯉꯤ